ꯑꯩꯈꯣꯏꯒꯤ ꯎꯆꯦꯛꯁꯤ ꯑꯩꯅ ꯎꯆꯦꯛꯁꯤ ꯄꯥꯏꯕ ꯑꯇꯤꯌꯥ ꯃꯊꯛꯇ ꯄꯥꯏꯕ ꯎꯆꯦꯛ ꯑꯩꯈꯣꯏꯒꯤ ꯎꯔꯣꯛ ꯍꯥꯏ ꯇꯥꯔꯦ ꯋꯥꯏꯠ ꯕꯥꯔꯠꯁꯁꯤꯡ ꯑꯁꯦ ꯑꯩꯈꯣꯏ ꯌꯦꯡꯕꯗ ꯌꯥꯝꯅ ꯅꯨꯡꯉꯥꯏ ꯃꯔꯝꯗꯤ ꯀꯩꯅꯣ ꯍꯥꯏꯔꯀꯥꯟꯗ ꯃꯣꯏꯅ ꯋꯥꯡꯅ ꯄꯥꯏꯖꯕꯒꯤ ꯄꯔꯦꯡ ꯁꯥꯅ ꯑꯩꯈꯣꯏꯒꯤ ꯔꯥꯎꯟ ꯑꯩꯈꯣꯏꯒꯤ ꯍꯥꯞ ꯔꯥꯎꯟꯒꯤ ꯃꯑꯣꯡ ꯄꯥꯏꯕꯗꯣ ꯌꯥꯝꯅ ꯅꯨꯡꯉꯥꯏ ꯍꯥꯏ ꯇꯥꯔꯦ ꯌꯥꯝ ꯐꯖꯩ ꯑꯗꯨꯗꯨꯒ ꯀꯃꯥꯏꯅ ꯇꯧꯒꯦ ꯍꯥꯏꯕꯀꯥꯟꯗ ꯎꯆꯦꯛꯅ ꯑꯇꯤꯌꯥꯗ ꯄꯥꯏꯕꯒꯤ ꯅꯨꯡꯉꯥꯏꯕꯁꯤ ꯑꯩꯈꯣꯏ ꯑꯁꯨꯛꯀꯤ ꯃꯇꯤꯛ ꯅꯨꯉꯥꯏꯕ ꯑꯩꯈꯣꯏ ꯃꯍꯥꯎ ꯐꯪꯉꯤ ꯃꯤꯠꯀꯤ ꯐꯖꯕ ꯃꯈꯣꯏꯒꯤ ꯈꯨꯄꯥꯏ ꯂꯛꯄꯥꯏ ꯃꯑꯣꯡꯅꯆꯤꯡꯕꯁꯤꯡ ꯑꯗꯨ ꯌꯦꯡꯕꯗ ꯌꯥꯝꯅ ꯅꯨꯡꯉꯥꯏ